ꯇ꯭ꯔꯦ ꯔꯅꯤꯡ ꯅꯠꯇ꯭ꯔꯒ ꯏꯁꯄꯤꯔꯤꯠ ꯏꯟꯇꯔꯕꯦꯟꯁꯤꯒꯨꯝꯕ ꯑꯇꯣꯞꯄ ꯆꯦꯟꯕꯒꯤ ꯁꯥꯖꯦꯜ ꯑꯁꯤ ꯑꯩ ꯇꯣꯏꯅ ꯇꯧꯈꯤ ꯑꯗꯨꯒꯤ ꯃꯇꯨꯡꯗ ꯑꯩ ꯑꯁꯤ ꯂꯝꯖꯦꯟ ꯆꯦꯟꯕꯒꯤ ꯍꯩꯅꯕꯤ ꯑꯁꯦ ꯑꯩꯉꯣꯟꯗ ꯂꯩꯈꯤ ꯂꯩꯔꯕ ꯃꯇꯨꯡꯗ ꯑꯩ ꯂꯝꯖꯦꯟ ꯆꯦꯟꯕꯒꯤ ꯑꯩ ꯍꯥꯟꯅ ꯌꯥꯝꯅ ꯅꯣꯏꯔꯝꯕ ꯃꯤ ꯃꯤꯁꯛ ꯑꯃꯅꯤ ꯂꯝꯖꯦꯟ ꯆꯦꯟꯕꯗꯒꯤ ꯑꯩ ꯍꯛꯆꯥꯡ ꯑꯁꯤ ꯌꯥꯝꯅ ꯅꯨꯉꯥꯏꯕ ꯏꯁꯥꯗ ꯑꯋꯥꯕ ꯂꯩꯇꯕ ꯍꯥꯏꯕ ꯂꯝꯖꯦꯟ ꯆꯦꯟꯕꯗ ꯏꯁꯥꯗ ꯐꯝ ꯈꯣꯠꯄꯗ ꯅꯨꯉꯥꯏꯕ ꯌꯥꯝꯅ ꯅꯨꯉꯥꯏꯕꯗꯣ ꯑꯣꯏꯈꯤ